ꯕꯥꯏꯛ ꯊꯧꯒꯠꯂꯛꯂꯤꯕꯁꯤꯡꯅ ꯇꯧꯕ ꯈ꯭ꯋꯥꯏꯗꯒꯤ ꯇꯣꯏꯅ ꯊꯣꯛꯄ ꯑꯁꯣꯏꯕ ꯈꯔ ꯂꯩ ꯑꯗꯨꯗꯤ ꯀꯔꯤꯅꯣ ꯍꯥꯏꯔꯕꯗ ꯒꯥꯔꯤꯗꯨ ꯀꯟꯅ ꯊꯧꯕ ꯑꯣꯕꯔ ꯏꯁꯄꯤꯠ ꯂꯣꯅ ꯄꯤꯕ ꯊꯧꯒꯗꯕ ꯏꯁꯄꯤꯠꯇꯒꯤ ꯍꯦꯟꯅ ꯊꯧꯕ ꯑꯃꯁꯨꯡ ꯒꯥꯔꯤ ꯃꯣꯗꯤꯐꯥꯏ ꯇꯧꯔꯒ ꯃꯈꯣꯟ ꯈꯟꯍꯜꯂꯒ ꯄ꯭꯭ꯔꯖꯥꯗ ꯑꯋꯥꯕ ꯄꯤꯕ ꯑꯗꯨꯗꯒꯤ ꯃꯈꯥ ꯇꯥꯔꯛꯂꯕꯗ ꯂꯝꯕꯦꯜ ꯂꯝꯈꯥꯡꯗ ꯁ꯭ꯇꯟ ꯇꯧꯔꯒ ꯂꯩꯔꯒ ꯃꯤꯉꯣꯟꯗ ꯑꯦꯛꯁꯤꯗꯦꯟ ꯇꯧꯁꯤꯟꯕꯤꯕ ꯑꯃꯁꯨꯡ ꯔꯥꯏꯠ ꯆꯠꯂꯤꯃꯦ ꯍꯥꯏꯔꯒ ꯒꯥꯔꯤ ꯀꯟꯅ ꯀꯟꯅ ꯊꯧꯔꯒ ꯃꯤꯌꯥꯝꯗ ꯑꯋꯥꯕ ꯄꯤꯕ ꯑꯗꯨꯁꯤꯡꯗꯨꯅꯤ ꯈ꯭ꯋꯥꯏꯗꯩ ꯑꯁꯣꯏꯕ ꯁꯤꯡꯗꯣ ꯁꯤ ꯀꯃꯥꯏꯅ ꯊꯤꯡꯒꯗꯝꯃꯤ ꯍꯥꯏꯕꯗ ꯈꯨꯟꯒꯤ ꯀ꯭ꯂꯕ ꯂꯩꯔꯤ ꯑꯆꯧꯕ ꯃꯤ ꯀꯌꯥ ꯂꯩꯔꯤ ꯑꯗꯨꯁꯤꯡꯗꯨꯅ ꯕꯥꯏꯀꯔ ꯁꯤꯡꯗꯨꯒꯤ ꯃꯃꯤꯡꯁꯦ ꯂꯧꯕꯤꯔꯒ ꯃꯈꯣꯏꯗ ꯈꯔ ꯋꯥꯔꯛꯄꯤꯕ ꯑꯃꯁꯨꯡ ꯋꯥꯍꯩ ꯈꯔ ꯍꯥꯏꯕꯤꯕ ꯑꯐꯕ ꯔꯣꯝꯗ ꯁꯨꯃꯥꯏꯅ ꯇꯧꯔꯣꯏꯗꯕꯅꯤ ꯁꯨꯃꯥꯏꯅ ꯇꯧꯔꯕꯗꯤ ꯃꯤꯉꯣꯟꯗ ꯑꯋꯥꯕ ꯄꯤꯔꯤꯝꯃꯤ ꯑꯋꯥꯕꯁꯤꯅ ꯃꯤ ꯀꯌꯥꯅ ꯅꯣꯏꯕꯨ ꯅꯨꯡꯁꯤꯗꯦ ꯑꯗꯨꯃꯥꯏꯅ ꯋꯥꯔꯛꯄꯤꯒꯗꯣꯏꯅꯦꯕ ꯑꯗꯨꯝꯅ ꯋꯥꯔꯛꯇ꯭ꯔꯕꯗꯤ ꯃꯈꯥ ꯀꯔꯤꯝꯇ ꯊꯧꯗꯣꯛ ꯊꯣꯛꯄꯗ ꯀꯔꯤꯝ ꯀꯥꯟꯅꯗꯦꯕ ꯑꯗꯨꯅ ꯕꯥꯏꯀꯔꯁꯤꯡꯁꯤꯗ ꯐꯖꯅ ꯍꯥꯏꯕꯤꯔꯒ ꯐꯖꯅ ꯊꯦꯝꯕꯤꯔꯒ ꯑꯃꯁꯨꯡ ꯑꯦꯛꯁꯟꯗ ꯋꯥꯔꯛꯑꯁꯨ ꯋꯥꯔꯛꯄꯤꯕ ꯍꯥꯏꯕ ꯌꯥꯗꯕꯁꯤꯡꯗꯨꯅ ꯑꯗꯨꯃꯥꯏꯅ ꯊꯤꯡꯗꯧꯅꯦꯕ ꯑꯗꯨ ꯕꯥꯏꯀꯔ ꯁꯤꯡꯗꯨꯒꯤ ꯂꯣꯗ ꯂꯤꯒꯦꯜ ꯑꯣꯏꯕ ꯊꯕꯛꯁꯤꯡ ꯍꯥꯏꯔꯕꯗꯤ ꯑꯩꯈꯣꯏꯕꯨ ꯁꯨꯃꯥꯏꯅ ꯇꯧꯒꯗꯝꯃꯤ ꯍꯥꯏꯕ ꯂꯣꯅ ꯄꯤꯔꯤꯕ ꯂꯤꯒꯦꯜ ꯑꯣꯏꯕ ꯁ꯭ꯄꯤꯠ ꯂꯩꯔꯤ ꯑꯗ ꯊꯧꯕꯤꯒꯗꯝꯃꯤ ꯊꯧꯕ ꯃꯇꯝꯗ ꯁꯥꯏꯗ ꯈꯪꯅ ꯃꯁꯥꯒꯤ ꯑꯗ ꯊꯧꯕꯤꯒꯗꯕꯅꯤ ꯑꯃꯁꯨꯡ ꯃꯤꯉꯣꯟꯗ ꯑꯋꯥꯕ ꯄꯤꯔꯣꯏꯗꯕꯅꯦꯕ